ꯀꯨꯝꯍꯩꯁꯤꯡꯗ ꯑꯩꯈꯣꯏꯅ ꯊꯣꯡꯕ ꯄꯣꯠꯂꯝꯁꯤꯡ ꯑꯗꯨꯗꯤ ꯑꯍꯥꯟꯕꯗ ꯎꯇꯤ ꯊꯣꯡꯕ ꯑꯅꯤꯁꯨꯕꯗ ꯆꯝꯐꯨꯠ ꯐꯨꯠꯄ ꯑꯍꯨꯝ ꯁꯨꯕꯗ ꯆꯝꯊꯣꯡ ꯊꯣꯡꯕ ꯃꯔꯤ ꯁꯨꯕꯗ ꯌꯦꯟ ꯊꯣꯡꯕ ꯃꯉꯥ ꯁꯨꯕꯗ ꯁꯟ ꯊꯣꯡꯕ ꯇꯔꯨꯛ ꯁꯨꯕꯗ ꯉꯥ ꯑꯇꯣꯏꯕ ꯊꯣꯡꯕ ꯇꯔꯦꯠ ꯁꯨꯕꯗ ꯏꯔꯣꯟꯕ ꯅꯤꯄꯥꯜ ꯁꯨꯕꯗ ꯕꯣꯔꯥ ꯍꯧꯕ ꯃꯥꯄꯜ ꯁꯨꯕꯗ ꯄꯥꯐꯣꯔ ꯇꯥꯎꯕ ꯑꯁꯤꯅꯆꯤꯡꯕꯁꯤꯅꯤ ꯑꯗꯨ ꯑꯩꯈꯣꯏꯅ ꯎꯇꯤ ꯊꯣꯡꯕꯗ ꯑꯍꯥꯟꯕꯗ ꯄꯥꯡꯈꯣꯛꯂꯥ ꯍꯥꯞꯄꯤ ꯑꯗꯨꯒ ꯄꯥꯡꯈꯣꯛꯂꯥꯒꯤ ꯃꯇꯨꯡꯗ ꯍꯋꯥꯏ ꯃꯪꯒꯜ ꯈꯔꯁꯨ ꯍꯥꯞꯄꯤ ꯁꯣꯗꯥ ꯍꯥꯞꯄꯤ ꯑꯗꯨꯒ ꯃꯔꯣꯏ ꯇꯤꯜꯍꯧ ꯆꯅꯝꯅꯆꯤꯡꯕ ꯊꯨꯝ ꯃꯣꯔꯣꯛꯁꯤꯡꯁꯨ ꯍꯥꯞꯄꯤ ꯑꯗꯨꯒ ꯑꯩꯈꯣꯏꯅ ꯑꯔꯣꯏꯕꯗ ꯌꯦꯟꯅꯝ ꯃꯅꯥꯗꯨ ꯊꯥꯎꯗ ꯑꯃꯨꯛꯀ ꯉꯧꯊꯣꯛꯑꯒ ꯑꯃꯨꯛꯀꯁꯨ ꯍꯩꯖꯤꯜꯂꯤ ꯑꯗꯨꯒ ꯏꯔꯣꯟꯕ ꯑꯃ ꯃꯇꯝꯗꯅ ꯃꯣꯔꯣꯛ ꯃꯦꯠꯂꯦ ꯑꯗꯨꯗꯨꯒ ꯑꯩꯈꯣꯏꯒꯤ ꯌꯣꯡꯆꯥꯛ ꯑꯥꯜꯂꯨ ꯑꯁꯤꯅꯆꯤꯡꯕ ꯁꯣꯏꯕꯨꯝ ꯀꯔꯤ ꯀꯔꯥ ꯍꯥꯞꯄꯒ ꯑꯩꯈꯣꯏꯅ ꯂꯣꯜꯂꯦ ꯑꯗꯨꯗꯨꯒ ꯃꯔꯣꯏ ꯃꯅꯥ ꯐꯗꯤꯒꯣꯝ ꯇꯤꯜꯍꯧꯅꯆꯤꯡꯕꯁꯨ ꯍꯥꯞꯄꯒ ꯑꯗꯨꯃꯥꯏꯅ ꯂꯣꯜꯂꯦ ꯑꯗꯨꯒ ꯉꯥ ꯑꯇꯣꯏꯕ ꯊꯣꯡꯕ ꯃꯇꯝꯗꯅ ꯉꯥꯗꯣ ꯊꯥꯎꯗ ꯈꯔ ꯐꯖꯅ ꯇꯥꯎꯊꯣꯛꯑꯦ ꯑꯗꯨꯗꯨꯒ ꯃꯔꯣꯏ ꯃꯔꯥꯡ ꯍꯥꯞꯄꯦ ꯊꯨꯝ ꯃꯣꯔꯣꯛ ꯇꯤꯜꯍꯧ ꯑꯗꯨꯗꯨꯒ ꯑꯗꯨꯝ ꯊꯣꯡꯉꯦ ꯊꯥꯎ ꯉꯧꯔꯒ ꯁꯥ ꯊꯣꯡꯕ ꯃꯇꯝꯗꯅ ꯌꯦꯟ ꯊꯣꯡꯕ ꯃꯇꯝꯗꯁꯨ ꯑꯩꯈꯣꯏꯅ ꯇꯤꯜꯍꯧ ꯆꯅꯝ ꯖꯤꯔꯥ ꯐꯗꯤꯒꯣꯝ ꯃꯔꯨ ꯀꯨꯞꯄ ꯑꯁꯤꯅꯆꯤꯡꯕ ꯃꯆꯨ ꯌꯥꯏꯉꯪ ꯁꯤꯡ ꯑꯩꯈꯣꯏꯅ ꯂꯣꯏꯅ ꯍꯥꯞꯄꯦ ꯑꯗꯨꯗꯨꯒ ꯊꯥꯎ ꯉꯧꯔꯦ ꯑꯗꯨꯒ ꯐꯖꯅ ꯊꯣꯡꯉꯦ ꯁꯟ ꯊꯣꯡꯕ ꯃꯇꯝꯗꯁꯨ ꯑꯗꯨꯃꯥꯏꯅ ꯃꯔꯣꯏ ꯊꯣꯡꯉꯦ ꯃꯔꯣꯏꯗꯒꯤ ꯑꯗꯨꯝ ꯊꯥꯎ ꯉꯧꯔꯦ ꯃꯔꯣꯏ ꯀꯩꯀꯥ ꯍꯥꯞꯄꯒ ꯑꯗꯨꯝ ꯊꯣꯡꯉꯦ